ꯕꯤꯖꯤꯅꯦꯁ ꯑꯃ ꯍꯧꯕ ꯍꯥꯏꯕꯁꯦ ꯌꯥꯝꯅ ꯏꯝꯄꯣꯔꯇꯦꯟ ꯍꯥꯏꯕꯁꯦ ꯄꯩꯁꯥ ꯌꯥꯝ ꯂꯩꯔꯒꯗꯤ ꯑꯍꯥꯟꯕꯗꯗꯤ ꯄꯩꯁꯥꯅ ꯌꯥꯝ ꯏꯝꯄꯣꯔꯇꯦꯟ ꯑꯣꯏꯌꯦ ꯑꯗꯨꯅ ꯄꯩꯁꯥ ꯂꯩꯔꯗꯤ ꯄꯣꯠ ꯆꯩ ꯂꯧꯔꯒ ꯊꯝꯒꯗꯧꯕꯅꯤ ꯂꯣꯏꯈ꯭ꯔꯕ ꯃꯇꯨꯡꯗꯁꯨ ꯑꯃꯨꯛꯀ ꯄꯩꯁꯥ ꯑꯗꯨꯅ ꯑꯍꯥꯟꯕꯗ ꯗꯨꯀꯥꯟ ꯃꯐꯝ ꯑꯆꯥꯕ ꯑꯃ ꯌꯦꯡꯉꯒ ꯑꯩꯈꯣꯏꯅ ꯄꯩꯁꯥꯁꯦ ꯂꯩꯈ꯭ꯔ ꯃꯇꯨꯡꯗ ꯗꯨꯀꯥꯟꯁꯨ ꯌꯦꯡꯒꯗꯧꯕ ꯑꯗꯨꯒ ꯗꯨꯀꯥꯟ ꯌꯦꯡꯈ꯭ꯔ ꯃꯇꯨꯡꯗ ꯈꯔ ꯗꯨꯀꯥꯟꯁꯤꯅ ꯑꯃꯨꯛꯀ ꯚꯔꯥ ꯀꯌꯥ ꯄꯤꯒꯅꯤ ꯑꯗꯨꯒꯤ ꯃꯇꯥꯡꯗꯁꯨ ꯑꯃꯨꯛꯀ ꯉꯥꯡꯅꯈ꯭ꯔ ꯃꯇꯨꯡꯗ ꯗꯨꯀꯥꯟ ꯚꯔꯥꯒꯤ ꯃꯇꯥꯡꯅꯤ ꯑꯗꯨꯒ ꯑꯩꯈꯣꯏꯅ ꯃꯤ ꯅꯦꯛꯂꯒ ꯄꯣꯠ ꯆꯩ ꯊꯥꯡꯍꯟꯒꯗꯧꯕꯅꯤ ꯒꯥꯔꯤ ꯋꯥꯏꯒꯗꯧꯕꯅꯤ ꯑꯗꯨꯈꯛꯇꯪ ꯅꯠꯇꯦ ꯄꯣꯠ ꯆꯩꯁꯦ ꯃꯅꯨꯡꯗ ꯁꯨꯅ ꯊꯝꯂꯒ ꯃꯤꯅ ꯑꯄꯥꯝ ꯑꯄꯥꯝꯕ ꯌꯦꯡꯂꯒ ꯃꯤꯅ ꯂꯧꯅꯉꯥꯏꯒꯤ ꯑꯩꯈꯣꯏꯒꯤ ꯗꯨꯀꯥꯟꯗ ꯍꯦꯛ ꯂꯥꯛꯄꯗ ꯃꯤꯅ ꯑꯦꯇ꯭ꯔꯦꯛꯁꯟ ꯑꯣꯏꯅ ꯃꯤꯅ ꯌꯦꯡꯅꯉꯥꯏꯒꯤꯗꯃꯛꯇ ꯑꯉꯥꯡꯒꯤꯁꯨ ꯑꯍꯟꯒꯤꯁꯨ ꯑꯄꯥꯝꯕ ꯂꯣꯏꯅ ꯊꯝꯕ ꯇꯥꯕ ꯑꯗꯨꯒ ꯏꯃꯨꯡ ꯑꯃꯒꯤ ꯃꯆꯥꯛ ꯆꯪꯕꯗ ꯗꯔꯀꯥꯔ ꯑꯣꯏꯒꯗꯧꯕ ꯄꯣꯠ ꯆꯩꯁꯨ ꯑꯩꯈꯣꯏꯅ ꯂꯣꯏꯅ ꯊꯝꯒꯅꯤ ꯑꯗꯨꯒ ꯗꯨꯀꯥꯟꯗ ꯍꯥꯏꯕꯁꯦ ꯑꯗꯨ ꯂꯣꯏ ꯊꯝꯒꯗꯧꯕꯁꯦ ꯑꯃꯨꯛꯀ ꯀꯞꯕꯣꯔꯠꯀꯤ ꯃꯇꯨꯡꯏꯟꯅ ꯀꯞꯕꯣꯔꯠ ꯂꯣꯏ ꯊꯝꯒꯅꯤ ꯄꯣꯠ ꯆꯩ ꯊꯝꯅꯉꯥꯏꯒꯤ ꯀꯞꯕꯣꯔꯠ ꯆꯟꯒꯅꯤ ꯑꯗꯨ ꯆꯟꯕꯗꯁꯨ ꯑꯃꯨꯛꯀ ꯄꯩꯁꯥ ꯄꯤꯒꯅꯤ ꯄꯩꯁꯥ ꯑꯗꯨꯒꯤ ꯈꯔꯁꯥꯁꯨ ꯑꯃꯨꯛꯀ ꯑꯩꯈꯣꯏꯅ ꯁꯦꯝꯒꯗꯧꯕꯅꯦ ꯑꯗꯨꯒ ꯑꯗꯨꯒꯤ ꯃꯤꯇ꯭ꯔꯣꯁ ꯃꯌꯥꯝꯁꯨ ꯂꯧꯕ ꯃꯇꯝꯗ ꯄꯩꯁꯥꯁꯨ ꯆꯪꯒꯅꯤ ꯑꯗꯨ ꯑꯃꯨꯛꯀ ꯑꯗꯨ ꯂꯧꯅꯉꯥꯏꯒꯤ ꯒꯥꯔꯤꯁꯨ ꯋꯥꯏꯒꯗꯧꯕꯅꯤ ꯑꯩꯈꯣꯏꯅ ꯑꯗꯨꯒ ꯑꯗꯨ ꯃꯇꯨꯡꯗ ꯑꯃꯨꯛꯀ ꯄꯣꯠ ꯆꯩ ꯃꯅꯨꯡꯗ ꯂꯣꯏ ꯊꯝꯒꯅꯤ ꯄꯣꯠ ꯆꯩꯁꯦ ꯊꯝꯈ꯭ꯔ ꯃꯇꯨꯡꯗ ꯄꯣꯠ ꯆꯩꯒꯤ ꯃꯁꯤꯡ ꯁꯨꯕ ꯀꯤꯠꯆꯟꯒꯤ ꯑꯣꯏꯔꯗꯤ ꯗꯥꯜ ꯆꯤꯅꯤ ꯊꯨꯝ ꯑꯗꯨꯒ ꯑꯩꯈꯣꯏꯒꯤ ꯊꯣꯡꯒꯗꯧꯕ ꯗꯥꯜ ꯉꯥꯛꯇ ꯅꯠꯇꯦ ꯃꯪꯒꯟꯁꯨ ꯌꯥꯎꯒꯅꯤ ꯆꯤꯅꯤꯁꯨ ꯗꯥꯜꯁꯨ ꯑꯗꯨꯒ ꯊꯨꯝꯅꯦ ꯑꯖꯅꯤꯃꯇꯣꯅꯦ ꯀꯔꯤ ꯀꯔꯤ ꯑꯩꯈꯣꯏꯒꯤ ꯁꯣꯗꯥꯅꯦ ꯃꯁꯂꯥꯅꯦ ꯃꯔꯨ ꯃꯔꯥꯡ ꯂꯣꯏꯅ ꯑꯩꯈꯣꯏꯅ ꯊꯝꯒꯗꯧꯕꯅꯦ ꯑꯗꯨꯒ ꯑꯉꯥꯡꯒꯤ ꯑꯆꯥꯄꯣꯠꯂꯣꯝ ꯍꯥꯏꯔꯗꯤ ꯃꯤꯃꯤꯁꯨ ꯊꯝꯒꯗꯧꯕꯅꯦ ꯕꯤꯁꯀꯤꯠꯁꯨ ꯃꯈꯟ ꯃꯈꯟ ꯀ꯭ꯔꯦꯖꯦꯛꯅꯦ ꯄꯥꯔꯂꯦꯖꯤꯅꯦ ꯑꯗꯨ ꯑꯗꯨꯈꯛꯇꯪ ꯅꯠꯇꯦ ꯑꯃꯨꯛꯀ ꯒꯨꯗꯗꯦꯒꯨꯝꯕꯁꯨ ꯑꯊꯨꯝꯕ ꯑꯃꯨꯛꯀ ꯊꯨꯝꯗꯕ ꯄꯥꯝꯕ ꯃꯤ ꯂꯩꯒꯅꯤ ꯑꯗꯨꯅ ꯁꯨꯒꯔ ꯐ꯭ꯔꯤꯒꯤ ꯕꯤꯁꯀꯤꯠꯁꯨ ꯊꯝꯒꯅꯤ ꯁꯨꯒꯔ ꯌꯥꯎꯕ ꯄꯥꯝꯕ ꯃꯤꯁꯨ ꯂꯩꯒꯅꯤ ꯑꯗꯨꯅ ꯑꯗꯨꯒꯤꯁꯨ ꯊꯝꯒꯅꯤ ꯑꯗꯨꯒ ꯑꯃꯨꯛꯈꯇꯪ ꯅꯠꯇꯅ ꯖꯤꯔꯥ ꯌꯥꯎꯕ ꯕꯤꯁꯀꯤꯠ ꯄꯥꯝꯕ ꯃꯤꯁꯨ ꯂꯩꯒꯅꯤ ꯑꯗꯨꯅ ꯑꯗꯨ ꯖꯤꯔꯥ ꯌꯥꯎꯕꯒꯤ ꯕꯤꯁꯀꯤꯠꯁꯨ ꯊꯝꯒꯗꯧꯕ ꯑꯗꯨꯒ ꯑꯉꯥꯡꯒꯤ ꯑꯄꯥꯝꯕ ꯆꯣꯀꯂꯦꯠꯁꯨ ꯖꯨꯁꯁꯨ ꯖꯨꯁꯁꯨ ꯃꯈꯟ ꯃꯈꯟ ꯂꯩꯌꯦ ꯏꯁꯄ꯭ꯔꯥꯏꯠ ꯄꯥꯝꯕ ꯂꯩꯌꯦ ꯀꯣꯀꯣ ꯀꯣꯂꯥ ꯄꯥꯝꯕ ꯂꯩꯌꯦ ꯃꯥꯖꯥ ꯄꯥꯝꯕ ꯂꯩꯌꯦ ꯄꯦꯞꯁꯤ ꯄꯥꯝꯕ ꯂꯩꯌꯦ ꯑꯗꯨꯒ ꯐ꯭ꯔꯨꯇꯤꯁꯨ ꯑꯦꯄꯤꯁꯨ ꯑꯗꯨꯒ ꯃꯈꯟ ꯃꯈꯟꯒꯤ ꯖꯨꯁ ꯑꯇꯣꯞ ꯑꯇꯣꯞꯄ ꯀꯣꯀꯣꯅꯠ ꯖꯨꯁ ꯄꯥꯝꯕ ꯂꯩꯌꯦ ꯅꯠꯇ꯭ꯔꯒ ꯏꯁꯤꯡꯁꯨ ꯑꯃꯨꯛꯀ ꯊꯝꯒꯗꯧꯕ ꯏꯁꯤꯡꯁꯨ ꯗꯔꯀꯥꯔ ꯑꯣꯏꯕ ꯃꯇꯥꯡ ꯂꯥꯛꯑꯦ ꯑꯗꯨꯅ ꯏꯁꯤꯡꯒꯤꯁꯨ ꯊꯝꯒꯗꯧꯕ ꯏꯁꯤꯡ ꯉꯥꯛꯇꯪ ꯅꯠꯇꯦ ꯑꯆꯥ ꯑꯁꯨꯝ ꯑꯩꯈꯣꯏꯅ ꯑꯆꯥ ꯑꯊꯛ ꯃꯌꯥꯝ ꯄꯣꯠ ꯆꯩ ꯑꯇꯣꯞ ꯑꯇꯣꯞꯄ ꯃꯌꯥꯝꯁꯨ ꯊꯝꯒꯗꯧꯕ ꯃꯆꯥꯛ ꯌꯥꯝ ꯆꯥꯡꯑꯦ ꯑꯗꯨꯅ ꯑꯩꯈꯣꯏꯒꯤ ꯑꯄꯥꯝ ꯑꯄꯥꯝꯕ ꯄꯣꯠ ꯆꯩꯁꯤꯡ ꯃꯌꯥꯝꯁꯨ ꯊꯝꯒꯗꯧꯕꯅꯤ ꯑꯗꯨꯅ ꯑꯩꯈꯣꯏꯒꯤ ꯑꯅꯤꯡꯕ ꯑꯄꯥꯝꯕ ꯂꯣꯏꯅ ꯃꯤꯒꯤꯁꯨ ꯅꯤꯡꯕ ꯄꯥꯝꯕ ꯊꯨꯡꯅꯉꯥꯏꯒꯤ ꯑꯩꯈꯣꯏꯅ ꯂꯣꯏꯅ ꯊꯝꯒꯅꯤ ꯑꯗꯨꯈꯛꯇꯪ ꯅꯠꯇꯅ ꯃꯣꯏꯒꯤ ꯂꯥꯛꯄꯗ ꯗꯤꯃꯥꯟꯒꯤ ꯃꯇꯨꯡꯏꯟꯅ ꯗꯤꯃꯥꯟ ꯇꯧꯈ꯭ꯔꯕ ꯃꯇꯨꯡ ꯃꯇꯨꯡꯏꯟꯅ ꯑꯩꯈꯣꯏꯅ ꯑꯗꯨꯈꯣꯏꯁꯨ ꯂꯣꯏ ꯊꯝꯒꯗꯧꯕꯅꯤ ꯑꯗꯨꯒ ꯗꯤꯃꯥꯟ ꯃꯣꯏ ꯑꯅꯧ ꯑꯅꯧꯕ ꯄꯣꯠ ꯆꯩ ꯂꯥꯛꯄꯁꯨ ꯑꯩꯈꯣꯏꯅ ꯊꯝꯒꯅꯤ ꯑꯗꯨꯒ ꯑꯗꯨ ꯑꯅꯧ ꯑꯅꯧꯕ ꯄꯣꯠ ꯆꯩ ꯂꯥꯛꯄ ꯊꯥꯡꯕ ꯆꯠꯄ ꯃꯇꯝꯗ ꯑꯩꯈꯣꯏꯅ ꯀꯌꯥꯝ ꯗꯔꯀꯥꯔ ꯑꯣꯏꯒꯦ ꯍꯥꯏꯕꯗ ꯒꯥꯔꯤꯒꯤ ꯚꯔꯥꯁꯨ ꯄꯤꯒꯅꯤ ꯒꯥꯔꯤꯁꯨ ꯋꯥꯏꯒꯅꯤ ꯒꯥꯔꯤ ꯉꯥꯛꯇꯪ ꯋꯥꯏꯕꯅ ꯂꯣꯏꯔꯣꯏ ꯑꯃꯨꯛꯀ ꯑꯗꯨ ꯄꯨꯊꯣꯛ ꯄꯨꯁꯤꯟ ꯇꯧꯕ ꯃꯤꯒꯤ ꯈꯔꯁꯥꯁꯨ ꯄꯤꯒꯅꯤ ꯃꯤꯁꯨ ꯅꯦꯛꯀꯅꯤ ꯑꯃꯨꯛꯀ ꯌꯧꯔꯛꯄ ꯃꯇꯝꯗ ꯑꯩꯈꯣꯏꯈꯛꯇꯅ ꯊꯥꯡꯕ ꯉꯝꯂꯣꯏ ꯑꯗꯨꯅ ꯃꯤ ꯋꯥꯏꯔꯒ ꯅꯦꯛꯂꯒ ꯑꯃꯨꯛꯀ ꯊꯝꯍꯟꯒꯗꯧꯕꯅꯤ ꯑꯗꯨ ꯑꯩꯈꯣꯏꯁꯦ ꯃꯌꯥꯝꯁꯦ ꯑꯗꯨꯅ ꯗꯨꯀꯥꯟ ꯇꯧꯕꯗ ꯌꯥꯝ ꯗꯔꯀꯥꯔ ꯆꯪꯉꯦ ꯄꯩꯁꯥꯁꯨ ꯃꯤꯁꯨ ꯆꯪꯉꯦ ꯅꯨꯃꯤꯠꯁꯨ ꯃꯥꯡꯒꯅꯤ ꯆꯠꯄ ꯃꯇꯝꯗ ꯑꯗꯨꯅ ꯑꯩꯈꯣꯏꯅ ꯂꯣꯏꯅ ꯑꯗꯨꯈꯣꯏꯁꯦ ꯃꯦꯅꯦꯖ ꯇꯧꯈ꯭ꯔ ꯃꯇꯨꯡꯗ ꯗꯨꯀꯥꯟ ꯍꯥꯏꯕꯁꯦ ꯐꯖꯅ ꯍꯧꯗꯣꯛꯇ꯭ꯔꯗꯤ ꯃꯤ ꯆꯪꯕꯤꯗ꯭ꯔꯗꯤ ꯗꯨꯀꯥꯟꯁꯨ ꯃꯐꯝ ꯆꯥꯕ ꯑꯣꯏꯗ꯭ꯔꯗꯤ ꯒꯥꯔꯤ ꯈꯥꯝꯐꯝ ꯂꯩꯇ꯭ꯔꯗꯤ ꯑꯗꯨꯏꯁꯨ ꯑꯃꯨꯛꯀ ꯌꯥꯔꯣꯏ ꯑꯗꯨꯅ ꯑꯩꯈꯣꯏꯅ ꯂꯣꯏꯅ ꯑꯗꯨꯃꯈꯩꯁꯦ ꯑꯆꯪꯕ ꯄꯣꯠ ꯆꯩꯁꯦ ꯑꯩꯈꯣꯏꯅ ꯐꯖꯅ ꯊꯝꯈ꯭ꯔ ꯃꯇꯨꯡꯗ ꯗꯨꯀꯥꯟ ꯑꯃ ꯕꯤꯖꯤꯅꯦꯁ ꯑꯃ ꯍꯥꯏꯕꯁꯦ ꯐꯖꯅ ꯇꯧꯒꯗꯧꯕꯅꯦ ꯑꯗꯨꯅ ꯁꯛꯁꯦꯁꯐꯨꯜ ꯕꯤꯖꯤꯅꯦꯁ ꯑꯣꯏꯒꯦ ꯗꯨꯀꯥꯟ ꯇꯧꯒꯦ ꯍꯥꯏꯔꯗꯤ ꯑꯩꯈꯣꯏꯅ ꯄꯩꯁꯥꯁꯨ ꯃꯤꯁꯨ ꯂꯣꯏ ꯅꯦꯛꯂꯒ ꯐꯖꯅ ꯊꯝꯕ ꯃꯇꯨꯡꯗ ꯑꯩꯈꯣꯏꯅ ꯁꯛꯁꯦꯁꯐꯨꯜ ꯕꯤꯖꯤꯅꯦꯁ ꯑꯃ ꯑꯣꯏꯕ ꯍꯥꯏꯕꯁꯦ ꯑꯗꯨꯅ ꯑꯣꯏꯒꯗꯧꯕꯅꯦ ꯑꯗꯨꯅ ꯑꯗꯨꯒꯤ ꯃꯅꯨꯡꯗ ꯆꯪꯒꯗꯧꯕ ꯄꯣꯠ ꯆꯩ ꯁꯨ ꯂꯣꯏꯅ ꯑꯩꯈꯣꯏꯅ ꯁꯨ ꯊꯝꯂꯒ ꯃꯤꯒꯤ ꯑꯦꯇ꯭ꯔꯦꯛꯁꯟ ꯑꯣꯏꯅꯉꯥꯏꯒꯤ ꯃꯤꯅ ꯑꯅꯧ ꯑꯅꯧꯕ ꯄꯣꯠ ꯆꯩ ꯂꯥꯛꯄ ꯗꯤꯃꯥꯟ ꯂꯥꯛꯄ ꯃꯌꯥꯝꯁꯦ ꯑꯩꯈꯣꯏꯅ ꯂꯣꯏꯅ ꯊꯝꯈ꯭ꯔꯕ ꯃꯇꯨꯡꯗ ꯑꯩꯈꯣꯏꯒꯤ ꯕꯤꯖꯤꯅꯦꯁꯁꯦ ꯁꯛꯁꯦꯁ ꯑꯣꯏꯒꯗꯧꯕꯅꯦ ꯑꯗꯨꯅ ꯑꯩꯅ ꯕꯤꯖꯤꯅꯦꯁꯀꯤ ꯑꯦꯗꯚꯥꯏꯁ ꯍꯥꯏꯕꯁꯦ ꯁꯤ ꯃꯇꯥꯡꯗ ꯂꯣꯏꯁꯤ